ꯇ꯭ꯋꯦꯟꯇꯤ ꯐꯣꯔ ꯇꯨ ꯊꯥꯎꯖꯟ ꯏꯂꯚꯦꯟ ꯑꯣꯒꯁ ꯇꯨ ꯊꯥꯎꯖꯟ ꯐꯤꯞꯇꯤꯟ ꯐꯥꯏꯚ ꯃꯥꯔꯁ ꯇꯨ ꯊꯥꯎꯖꯟ ꯐꯤꯞꯇꯤꯟ ꯊꯥꯔꯠ ꯑꯦꯄ꯭ꯔꯤꯜ ꯇꯨ ꯊꯥꯎꯖꯟ ꯊ꯭ꯔꯤ ꯐꯣꯔꯇꯤꯟ ꯖꯨꯂꯥꯏ ꯇꯨ ꯊꯥꯎꯖꯟ ꯐꯣꯔꯇꯤꯟ